ꯚꯥꯏ ꯑꯩꯁꯦ ꯏꯝꯐꯥꯜ ꯌꯧꯅ ꯆꯠꯀꯗꯕꯅꯤ ꯑꯗꯨ ꯇ꯭ꯔꯥꯐꯤꯛ ꯖꯥꯝꯁꯨ ꯑꯣꯏꯔ ꯑꯣꯏꯔ ꯑꯣꯏꯗꯨꯅ ꯂꯩꯔꯦ ꯑꯗꯣ ꯏꯝꯐꯥꯜ ꯌꯧꯒꯗꯕꯁꯦ ꯏꯝꯐꯥꯜ ꯌꯧꯕꯗ ꯃꯤꯅꯠ ꯀꯌꯥꯃꯨꯛ ꯆꯪꯒꯅꯤ